ꯑꯥ ꯑꯥ ꯇꯥꯏꯌꯦ ꯀꯩꯅꯣ ꯑꯧ ꯃꯥꯅꯦ ꯀꯔꯤ ꯂꯧꯕ ꯄꯥꯝꯕꯅꯣ ꯌꯥꯏꯌꯦ ꯌꯥꯏꯌꯦ ꯎꯄꯨ ꯀꯥꯡꯊꯣꯟ ꯗꯤꯖꯥꯏꯟꯁꯤꯡꯗꯨ ꯑꯐ ꯑꯐꯕ ꯑꯗꯨꯝ ꯂꯩ ꯅꯪꯅ ꯑꯄꯥꯝꯕꯗꯨ ꯑꯗꯨꯝ ꯂꯥꯛꯑꯒ ꯌꯦꯡꯕ ꯌꯥꯒꯅꯤ ꯑꯆꯟꯕꯁꯨ ꯂꯩ ꯑꯗꯒꯤ ꯆꯜꯂꯨ ꯍꯥꯏꯔꯒꯁꯨ ꯌꯥꯅꯤ ꯑꯗꯨꯝ ꯂꯥꯛꯑꯒ ꯑꯗꯨꯝ ꯌꯦꯡꯉꯒꯁꯨ ꯌꯥꯅꯤ ꯑꯗꯨ ꯅꯈꯣꯏꯅ ꯉꯥꯏꯍꯥꯛꯇꯪ ꯆꯠꯊꯣꯔꯛꯂꯒ ꯌꯦꯡꯕꯤꯒꯦ ꯍꯥꯏꯔꯁꯨ ꯌꯥꯏ ꯄꯨꯡ ꯇꯔꯨꯛ ꯑꯗꯨꯋꯥꯏꯗꯒꯤꯅ ꯄꯨꯡ ꯃꯔꯤ ꯐꯥꯎꯕ ꯑꯗꯨꯝ ꯍꯥꯡꯏ ꯑꯗꯣ ꯍꯧꯖꯤꯛꯇꯤ ꯂꯥꯛꯄꯁꯤ ꯈꯨꯗꯣꯡ ꯆꯥꯕꯗꯨ ꯂꯩ ꯑꯗꯨꯝ ꯂꯥꯛꯄ ꯌꯥꯅꯤ ꯐꯨꯠ ꯃꯔꯤ ꯄꯥꯛꯄꯁꯤ ꯆꯥꯎꯔꯥꯛꯅ ꯂꯨꯄꯥ ꯂꯤꯁꯤꯡ ꯇꯔꯥꯒ ꯅꯤꯊꯣꯏ ꯍꯨꯝꯗꯣꯏ ꯁꯨꯃꯥꯏꯅ ꯑꯗꯨꯝ ꯂꯩ ꯑꯗꯨꯝ ꯂꯩꯍꯥꯎꯅ ꯆꯟꯕ ꯇꯤꯛꯅ ꯆꯟꯕ ꯑꯗꯨꯝ ꯎꯆꯥꯟꯅ ꯆꯟꯕꯁꯨ ꯂꯩ ꯇꯤꯛ ꯀꯨꯝꯕ ꯑꯗꯩ ꯇꯜꯒꯨꯝꯕꯅ ꯆꯟꯕꯁꯨ ꯑꯗꯨꯁꯨ ꯑꯗꯨꯝ ꯐꯪꯒꯅꯤ ꯑꯩꯈꯣꯏꯒꯤꯁꯤꯗ ꯑꯗꯨꯝ ꯂꯣꯏꯅ ꯑꯅꯝꯕꯅ ꯑꯗꯨꯝ ꯐꯪꯒꯅꯤ ꯑꯗꯨꯅ ꯑꯩꯈꯣꯏ ꯑꯄꯥꯝꯕ ꯑꯗꯨꯝ ꯂꯧꯕ ꯌꯥꯒꯅꯤ ꯑꯩꯈꯣꯏ ꯁꯤꯗ ꯑꯆꯟꯕꯁꯨ ꯂꯩ ꯑꯗꯒꯤ ꯅꯈꯣꯏꯒꯤ ꯑꯅꯧꯕ ꯗꯤꯖꯥꯏꯟ ꯆꯟꯒꯦ ꯍꯥꯏꯔꯁꯨ ꯌꯥꯅꯤ ꯑꯗꯨꯁꯨ ꯐꯪꯒꯅꯤꯌꯦ ꯑꯗꯨꯁꯨ ꯌꯥꯅꯤ ꯃꯈꯣꯏꯅ ꯄꯩꯁꯥꯗꯨ ꯑꯩ ꯑꯦꯀꯥꯎꯟꯗ ꯀꯥꯞꯄꯛꯑꯒ ꯑꯩꯈꯣꯏꯅ ꯑꯗꯨꯝ ꯍꯣꯝ ꯗꯤꯂꯤꯕꯔꯤ ꯑꯗꯨꯝ ꯇꯧꯍꯟꯕ ꯌꯥꯏ ꯑꯥ ꯍꯣꯏ ꯌꯥꯔꯦ ꯌꯥꯔꯦ ꯑꯗꯨ ꯅꯈꯣꯏꯅ ꯂꯥꯛꯀꯗꯕ ꯇꯥꯏꯝꯃꯤꯡꯗꯨꯃ ꯑꯗꯨꯝ ꯍꯥꯏꯔꯛꯑꯣ ꯑꯗꯨꯒ ꯑꯗꯨꯝ ꯁꯤꯟꯅꯔꯁꯤ ꯑꯗꯣ ꯅꯈꯣꯏ ꯂꯥꯛꯀꯗꯕꯗꯨꯃ ꯑꯗꯨꯝ ꯍꯥꯏꯕꯤꯔꯛꯑꯣ ꯑꯥꯏꯇꯦꯝꯁꯦ ꯑꯗꯨꯝ ꯐꯔꯅꯤꯆꯔꯒꯤꯗꯤ ꯑꯗꯨꯝ ꯑꯅꯝꯕꯅ ꯑꯗꯨꯝ ꯁꯨꯅ ꯂꯩꯗ ꯑꯣ ꯐꯔꯦ ꯐꯔꯦ ꯑꯗꯨꯗꯤ ꯅꯈꯣꯏ ꯂꯥꯛꯑꯣ ꯂꯧꯒꯗꯕꯁꯤꯡꯗꯨ ꯑꯣ ꯌꯥꯔꯦ ꯐꯔꯦ ꯑꯗꯨꯗꯤ ꯊꯝꯃꯒꯦꯀꯣ ꯑꯣ ꯐꯔꯦ ꯐꯔꯦ ꯌꯥꯔꯦ ꯎꯝ ꯑꯣ ꯌꯥꯔꯦ ꯌꯥꯔꯦ ꯑꯗꯨꯁꯤꯡꯗꯨ ꯂꯣꯏꯅ ꯂꯩ ꯑꯗꯣ ꯐꯔꯦ ꯐꯔꯦ ꯅꯪꯅ ꯂꯥꯛꯑꯣ ꯂꯧꯕꯁꯤꯡꯗꯨ ꯑꯗꯨꯒ ꯑꯗꯨꯝ ꯈꯟꯅꯔꯁꯤ ꯊꯝꯃꯒꯦꯀꯣ